ꯍꯧꯖꯤꯛ ꯍꯧꯖꯤꯛ ꯍꯣꯡꯂꯛꯏꯕ ꯃꯥꯂꯦꯝꯒꯤ ꯑꯏꯪ ꯑꯁꯥ ꯑꯁꯤꯒꯤ ꯃꯇꯥꯡꯗ ꯍꯥꯏꯕ ꯇꯥꯔꯒꯗꯤ ꯃꯁꯤ ꯑꯩꯈꯣꯏ ꯃꯤꯑꯣꯏꯕꯁꯤꯡꯅ ꯃꯔꯨ ꯑꯣꯏꯅ ꯃꯁꯤꯗ ꯊꯧꯗꯥꯡ ꯆꯥꯎꯅ ꯂꯧꯔꯤ ꯑꯏꯪ ꯑꯁꯥꯁꯤ ꯍꯣꯡꯍꯜꯂꯛꯄꯁꯤꯒꯤ ꯃꯇꯥꯡꯗ ꯍꯥꯏꯕꯗꯤ ꯑꯩꯈꯣꯏ ꯃꯤꯑꯣꯏꯕꯅ ꯃꯍꯧꯁꯥꯒꯤ ꯂꯩꯔꯝꯃꯤꯕ ꯐꯤꯚꯝꯁꯤꯡ ꯍꯥꯏꯕꯗꯤ ꯂꯩꯔꯝꯃꯤꯕ ꯎ ꯋꯥ ꯀꯔꯤ ꯀꯔꯥ ꯄꯨꯈꯤ ꯄꯥꯠ ꯇꯨꯔꯦꯜ ꯀꯌꯥ ꯐꯨꯟꯖꯤꯟꯗꯨꯅ ꯑꯩꯈꯣꯏ ꯃꯤꯑꯣꯏꯕꯗ ꯂꯩꯕꯗ ꯅꯨꯡꯉꯥꯏꯅꯤꯉꯥꯏꯒꯤꯗꯃꯛꯇ ꯑꯩꯈꯣꯏꯅ ꯁꯤꯜꯂꯤ ꯃꯁꯤꯅ ꯃꯔꯝ ꯑꯣꯏꯔꯒ ꯉꯁꯤꯗꯤ ꯑꯩꯈꯣꯏꯒꯤ ꯃꯥꯂꯦꯝ ꯄ꯭ꯔꯤꯊꯤꯕꯤꯁꯤꯗ ꯂꯩꯔꯤꯕ ꯏꯀꯣꯁꯤꯁꯇꯦꯝ ꯑꯁꯤ ꯀꯥꯏꯔꯛꯄꯗꯒꯤ ꯒ꯭ꯂꯣꯕꯦꯜ ꯋꯥꯔꯃꯤꯡꯒꯤ ꯆꯥꯡ ꯍꯦꯟꯒꯠꯂꯛꯑꯦ ꯑꯏꯪ ꯑꯁꯥꯒꯤ ꯐꯤꯚꯝ ꯈꯜ ꯀꯥꯏꯔꯛꯑꯦ ꯃꯍꯧꯁꯥꯒꯤ ꯅꯦꯆꯔꯦꯜ ꯀꯦꯂꯥꯃꯤꯇꯤꯁ ꯃꯌꯥꯝ ꯑꯃ ꯊꯣꯛꯂꯛꯑꯦ ꯍꯥꯏꯕꯗꯤ ꯑꯩꯈꯣꯏꯅ ꯎ ꯋꯥ ꯌꯥꯟꯊꯠꯂꯕꯅꯤꯅ ꯑꯩꯈꯣꯏꯅ ꯑꯩꯈꯣꯏ ꯃꯤꯑꯣꯏꯕꯅ ꯁꯤꯖꯤꯟꯅꯔꯤꯕ ꯏꯟꯗꯁꯇ꯭ꯔꯤꯖꯗꯒꯤ ꯊꯣꯛꯂꯛꯏꯕ ꯃꯩꯈꯨ ꯀꯥꯔꯕꯣꯟ ꯗꯥꯏ ꯑꯣꯛꯁꯥꯏꯠ ꯁꯤ ꯑꯦꯟ ꯁꯤ ꯑꯃꯗꯤ ꯑꯩꯈꯣꯏꯒꯤ ꯔꯤꯐ꯭ꯔꯤꯖꯔꯦꯇꯔꯗꯩ ꯊꯣꯛꯂꯛꯏꯕ ꯑꯩꯈꯣꯏꯅ ꯁꯤꯖꯤꯟꯅꯔꯤꯕ ꯗꯦꯂꯤꯗ ꯁꯤꯖꯤꯟꯅꯔꯤꯕ ꯕꯦꯍꯤꯀꯜꯁꯤꯡ ꯃꯣꯇꯣꯔ ꯕꯦꯍꯤꯀꯜꯁꯤꯡꯗꯒꯤ ꯊꯣꯛꯂꯛꯏꯕ ꯃꯩꯈꯨ ꯀꯥꯔꯕꯣꯟ ꯗꯥꯏ ꯑꯣꯛꯁꯥꯏꯠꯁꯤꯡ ꯑꯁꯤꯅ ꯃꯔꯝ ꯑꯣꯏꯔꯒ ꯑꯩꯈꯣꯏꯒꯤ ꯀꯥꯔꯕꯣꯟ ꯗꯥꯏ ꯑꯣꯛꯁꯥꯏꯠ ꯑꯁꯤ ꯍꯦꯟꯒꯠꯍꯜꯂꯤ ꯍꯥꯏꯗꯤ ꯑꯩꯈꯣꯏꯅ ꯂꯩꯔꯤꯕ ꯄ꯭ꯂꯥꯟꯁꯤꯡꯁꯤꯅ ꯆꯨꯞꯁꯤꯟꯒꯗꯕ ꯉꯝꯒꯗꯕ ꯂꯦꯕꯦꯜꯗꯨꯗꯒꯤ ꯍꯦꯟꯇꯣꯛꯈ꯭ꯔꯦ ꯃꯁꯤꯅ ꯃꯔꯝ ꯑꯣꯏꯔꯒ ꯑꯩꯈꯣꯏ ꯒ꯭ꯂꯣꯕꯦꯜ ꯋꯥꯔꯃꯤꯡꯒꯤ ꯆꯥꯡ ꯑꯁꯤ ꯌꯥꯝ ꯁꯥꯊꯤꯅ ꯍꯦꯟꯒꯠꯍꯜꯂꯦ ꯑꯏꯪ ꯑꯁꯥꯒꯤ ꯈꯜ ꯑꯁꯤ ꯀꯥꯏꯍꯜꯂꯦ ꯍꯥꯏꯕꯗꯤ ꯎ ꯋꯥ ꯀꯌꯥꯁꯤꯡ ꯑꯁꯤꯅ ꯂꯩꯔꯤꯈꯩꯗꯤ ꯎ ꯋꯥ ꯃꯐꯝ ꯆꯥꯅ ꯃꯐꯝ ꯋꯥ ꯎ ꯋꯥꯁꯤꯡ ꯑꯁꯤ ꯍꯥꯏꯗꯤ ꯌꯥꯝꯅ ꯀꯨꯡꯅ ꯐꯖꯅ ꯍꯧꯕ ꯇꯥꯔꯒꯗꯤ ꯑꯏꯪ ꯑꯁꯥꯒꯤ ꯐꯤꯚꯝ ꯑꯁꯤ ꯍꯣꯡꯍꯟꯗꯅ ꯀꯥꯏꯗꯅ ꯊꯝꯕ ꯌꯥꯒꯅꯤ ꯃꯤꯑꯣꯏꯕꯅ ꯃꯔꯨ ꯑꯣꯏꯅ ꯍꯣꯡꯍꯜꯂꯛꯄꯅꯤ ꯑꯏꯪ ꯑꯁꯥ ꯍꯥꯏꯕꯁꯤ ꯑꯩꯈꯣꯏ ꯍꯥꯏꯗꯤ ꯑꯩꯈꯣꯏ ꯃꯤꯑꯣꯏꯕꯅ ꯇꯧꯔꯤꯕ ꯊꯕꯛ ꯊꯧꯑꯣꯡꯁꯤꯡ ꯑꯁꯤꯅ ꯃꯔꯝ ꯑꯣꯏꯔꯒ ꯑꯗꯨ ꯑꯩꯈꯣꯏꯅ ꯃꯁꯤ ꯀꯔꯝ ꯃꯇꯧ ꯀꯔꯝꯅ ꯀꯟꯒꯗꯒꯦ ꯍꯥꯏꯕ ꯇꯥꯔꯒꯗꯤ ꯒꯕꯔꯃꯦꯟꯒꯤ ꯁꯥꯏꯠꯇꯒꯤ ꯂꯩꯔꯤꯕ ꯍꯥꯏꯗꯤ ꯒꯕꯔꯃꯦꯟꯁ ꯑꯃꯗꯤ ꯑꯦꯟ ꯖꯤ ꯑꯣꯁꯤꯡꯒꯤ ꯁꯥꯏꯠꯇꯒꯤ ꯂꯩꯔꯤꯕ ꯄ꯭ꯔꯖꯥꯁꯤꯡ ꯑꯁꯤꯗ ꯍꯥꯏꯕꯗꯤ ꯑꯩꯈꯣꯏꯅ ꯑꯦꯅꯥꯎꯟꯁ ꯍꯥꯏꯗꯤ ꯑꯩꯈꯣꯏꯗ ꯄꯕ꯭ꯂꯤꯁꯤꯇꯤ ꯆꯠꯄꯒꯨꯝꯕ ꯑꯃꯗꯤ ꯂꯩꯔꯤꯕ ꯁ꯭ꯀꯨꯜ ꯂꯦꯖꯁꯤꯡꯗ ꯑꯁꯨꯝꯕꯒꯤ ꯄ꯭ꯔꯣꯖꯦꯛ ꯃꯈꯟ ꯍꯥꯏꯗꯤ ꯎ ꯋꯥ ꯊꯥꯕꯒꯤ ꯄ꯭ꯔꯣꯖꯦꯛ ꯄꯥꯏꯈꯠꯄ ꯎ ꯋꯥ ꯊꯥꯕꯒꯤ ꯋꯥꯔꯜ ꯐꯣꯔꯦꯁ ꯗꯦꯒꯤ ꯗꯦꯁꯤ ꯑꯩꯈꯣꯏꯅ ꯐꯖꯅ ꯑꯣꯞꯖꯥꯔꯞ ꯇꯧꯕ ꯎ ꯊꯥꯕ ꯑꯃꯗꯤ ꯑꯦꯋꯥꯔꯅꯦꯁ ꯄꯤꯕ ꯃꯔꯨꯑꯣꯏꯅ ꯑꯦꯋꯥꯔꯅꯦꯁ ꯄꯤꯕ ꯄ꯭ꯔꯖꯥꯁꯤꯡꯁꯤꯗ ꯍꯥꯏꯗꯤ ꯈꯨꯡꯒꯪꯗ ꯑꯃꯗꯤ ꯏꯝꯐꯥꯜꯗ ꯂꯩꯕ ꯁꯥꯇ꯭ꯔ ꯑꯗꯒꯤ ꯁ꯭ꯀꯨꯜꯗ ꯑꯣꯐꯤꯁꯇ ꯑꯩꯈꯣꯏꯅ ꯑꯦꯋꯥꯔꯅꯦꯁ ꯄ꯭ꯔꯣꯒ꯭ꯔꯥꯝ ꯃꯈꯜ ꯃꯈꯜꯁꯤꯡꯗ ꯂꯩꯔꯤꯕ ꯑꯦꯟ ꯖꯤ ꯑꯣ ꯑꯃꯗꯤ ꯒꯦꯕꯔꯃꯦꯟꯁꯤꯡꯒ ꯃꯔꯤ ꯈꯨꯠꯁꯝꯅꯔꯒ ꯑꯦꯋꯥꯔꯅꯦꯁ ꯄ꯭ꯔꯣꯒ꯭ꯔꯥꯝ ꯁꯤꯟꯕ ꯃꯁꯤ ꯃꯤꯌꯥꯝꯗ ꯒ꯭ꯌꯥꯟ ꯇꯥꯍꯜꯂꯒ ꯎ ꯋꯥ ꯑꯩꯈꯣꯏꯅ ꯌꯥꯟꯊꯠꯄꯗꯒꯤ ꯎ ꯋꯥ ꯑꯃ ꯌꯥꯟꯊꯠꯄꯗꯤ ꯀꯨꯏꯍꯧꯗꯦ ꯉꯥꯏꯍꯥꯛꯀꯤꯅꯤ ꯎ ꯋꯥ ꯑꯃ ꯃꯄꯨꯡ ꯐꯥꯅꯕ ꯆꯥꯎꯅꯕ ꯍꯣꯠꯅꯔꯛꯄꯗꯗꯤ ꯆꯍꯤ ꯀꯨꯟ ꯇꯔꯥ ꯀꯨꯟ ꯆꯪꯉꯤ ꯃꯁꯤꯅ ꯑꯩꯈꯣꯏꯅ ꯎ ꯋꯥ ꯑꯃ ꯎ ꯑꯃ ꯌꯥꯟꯒꯦ ꯍꯥꯏꯕ ꯇꯥꯔꯒꯗꯤ ꯑꯩꯈꯣꯏꯅ ꯎ ꯇꯔꯥ ꯊꯥꯍꯧ ꯍꯥꯏꯅ ꯍꯥꯏꯕꯗꯤ ꯑꯁꯨꯝ ꯑꯁꯨꯝꯕ ꯑꯦꯋꯥꯔꯅꯦꯁ ꯄ꯭ꯔꯣꯒ꯭ꯔꯥꯝꯒꯨꯝꯕ ꯀꯌꯥ ꯑꯃ ꯁꯤꯟꯗꯨꯅ ꯃꯈꯣꯏꯕꯨ ꯒ꯭ꯌꯥꯟ ꯇꯥꯍꯟꯕ ꯑꯃ ꯆꯪꯉꯤ ꯍꯥꯏꯗꯤ ꯑꯩꯈꯣꯏꯅ ꯎ ꯋꯥꯁꯦ ꯗꯔꯀꯥꯔ ꯂꯩꯇꯕꯤꯗ ꯍꯣꯏ ꯗꯔꯀꯥꯔꯕꯨꯗꯤ ꯂꯩꯗꯣꯏꯅꯤ ꯇꯧꯕꯇꯕꯨ ꯍꯥꯏꯗꯤ ꯀꯩꯁꯨ ꯊꯣꯏꯗꯣꯛꯅ ꯃꯔꯨ ꯃꯔꯨ ꯑꯣꯏꯗ꯭ꯔꯒꯁꯨ ꯎ ꯋꯥꯁꯦ ꯄꯪꯌꯥꯟ ꯌꯥꯟꯊꯠꯄ ꯍꯥꯏꯗꯤ ꯑꯩꯈꯣꯏꯅ ꯑꯍꯥꯡꯕꯁꯤꯡꯁꯤꯗ ꯊꯥꯖꯤꯟꯕꯒꯤ ꯑꯩꯈꯣꯏ ꯆꯤꯡ ꯀꯣꯛꯊꯣꯔꯛꯏꯕꯁꯤꯡꯁꯦ ꯃꯁꯤ ꯂꯩꯔꯤꯕ ꯒꯕꯔꯃꯦꯟꯒ ꯃꯔꯤ ꯂꯩꯅꯕ ꯍꯥꯏꯗꯤ ꯗꯤꯄꯥꯔꯃꯦꯟꯁꯤꯡꯅ ꯊꯤꯡꯕ ꯃꯔꯝ ꯂꯩꯇꯅ ꯔꯦꯖꯥꯔꯞ ꯐꯣꯔꯦꯁꯁꯤꯡ ꯀꯣꯛꯊꯣꯛꯄ ꯑꯃꯗꯤ ꯑꯩꯈꯣꯏꯅ ꯌꯨꯝ ꯀꯩ ꯁꯥꯖꯤꯟꯗꯨꯅ ꯂꯩꯁꯤꯟꯕ ꯈꯣꯠꯁꯤꯟꯕ ꯇꯧꯔꯤꯕꯁꯤꯡ ꯑꯁꯦ ꯃꯁꯤ ꯒꯕꯔꯃꯦꯟꯅ ꯑꯦꯛ ꯑꯃ ꯐꯖꯅ ꯆꯂꯥꯏꯔꯒ ꯌꯦꯡꯁꯤꯟꯕꯤꯕ ꯑꯃ ꯆꯪꯉꯤ ꯃꯁꯤꯒꯤ ꯃꯊꯛꯇ ꯑꯩꯈꯣꯏꯅ ꯎ ꯋꯥꯁꯤ ꯃꯐꯝꯒꯤ ꯐꯖꯅ ꯊꯥꯕ ꯎ ꯋꯥ ꯐꯖꯅ ꯊꯥꯕ ꯑꯃꯗꯤ ꯂꯩꯔꯤꯕ ꯊꯥꯔꯤꯕ ꯎ ꯋꯥꯁꯤꯡ ꯑꯗꯣ ꯑꯩꯈꯣꯏꯅ ꯉꯁꯤ ꯎ ꯊꯥꯔꯝꯃꯦꯅ ꯑꯩꯈꯣꯏꯅ ꯉꯁꯤ ꯎ ꯊꯥꯔꯛꯃꯤꯕ ꯄꯣꯠꯇꯣ ꯍꯥꯏꯗꯤ ꯐꯍꯟꯕ ꯑꯃ ꯆꯪꯉꯦꯕ ꯎꯗꯣ ꯍꯧꯅꯕ ꯍꯧꯅꯕ ꯆꯪꯕ ꯃꯇꯝꯗ ꯑꯩꯈꯣꯏꯅ ꯎ ꯊꯥꯔꯝꯃꯦꯅ ꯍꯦꯛꯇ ꯎ ꯍꯧꯗꯧ ꯅꯠꯇꯦꯕ ꯎꯁꯦ ꯍꯧꯕ ꯃꯇꯝꯗ ꯏꯁꯤꯡ ꯆꯥꯏꯕ ꯆꯪꯉꯤ ꯁꯥ ꯁꯟꯅ ꯅꯦꯇꯊꯦꯛꯇꯅꯕ ꯑꯃꯗꯤ ꯊꯨꯗꯦꯛꯇꯅꯕ ꯑꯩꯈꯣꯏꯅ ꯄ꯭ꯔꯣꯇꯦꯛꯁꯟ ꯇꯧꯕ ꯆꯪꯉꯤ ꯍꯥꯏꯕꯗꯤ ꯎ ꯋꯥ ꯊꯥꯕ ꯃꯇꯝꯗ ꯑꯩꯈꯣꯏꯅ ꯏꯁꯤꯡ ꯆꯥꯏꯕ ꯑꯃ ꯆꯪꯉꯤ ꯄ꯭ꯔꯣꯇꯦꯛꯁꯟ ꯄꯤꯕ ꯆꯪꯉꯤ ꯃꯁꯤꯒꯤ ꯃꯔꯝ ꯑꯣꯏꯔꯒ ꯑꯩꯈꯣꯏꯅ ꯌꯦꯡꯁꯤꯟꯕ ꯎ ꯋꯥꯁꯤꯡ ꯑꯁꯦ ꯑꯩꯈꯣꯏꯅ ꯎ ꯊꯥꯔꯝꯃꯦ ꯈꯜꯂꯣ ꯉꯁꯤ ꯃꯐꯝ ꯖꯒꯥ ꯈꯔ ꯑꯃꯗ ꯑꯗꯨ ꯏꯁꯤꯡ ꯆꯥꯏꯕꯤꯗ꯭ꯔꯒꯗꯤ ꯀꯪꯈꯤꯅꯤ ꯑꯗꯨꯒꯤꯗꯃꯛꯇ ꯑꯩꯈꯣꯏꯅ ꯄ꯭ꯔꯣꯒ꯭ꯔꯥꯝ ꯎ ꯋꯥ ꯊꯥꯅꯕ ꯄ꯭ꯔꯣꯒ꯭ꯔꯥꯝ ꯀꯌꯥ ꯁꯤꯜꯂꯒꯁꯨ ꯎꯁꯤꯡ ꯑꯗꯨ ꯂꯣꯏꯅ ꯁꯤꯈꯤꯗꯅꯉꯥꯏꯒꯤꯗꯃꯛꯇ ꯑꯩꯈꯣꯏꯅ ꯃꯗꯨꯒꯤ ꯁꯦꯟꯅꯅꯕ ꯇꯣꯉꯥꯟꯕ ꯃꯤ ꯈꯔ ꯑꯃꯁꯨ ꯅꯦꯛꯑꯒ ꯚꯣꯂꯨꯟꯇꯔꯤ ꯑꯣꯔ ꯏꯟꯚꯣꯂꯨꯟꯇꯔꯤ ꯄꯩꯁꯥ ꯄꯤꯔꯒꯕꯨ ꯑꯣꯏꯔꯣ ꯄꯤꯗ꯭ꯔꯒꯕꯨ ꯑꯣꯏꯔꯣ ꯑꯗꯨꯗꯤ ꯄꯥꯠ ꯂꯩꯕ ꯖꯒꯥ ꯖꯒꯥꯗꯨꯒꯤ ꯃꯇꯨꯡ ꯏꯟꯅ ꯃꯈꯣꯏꯅ ꯃꯤ ꯊꯝꯕ ꯍꯥꯏꯕꯗꯤ ꯑꯗꯨꯒ ꯂꯩꯔꯤꯕ ꯍꯧꯔꯤꯕ ꯎꯄꯥꯜ ꯋꯥꯄꯥꯜꯁꯤꯡ ꯑꯁꯦ ꯂꯦꯝꯍꯧꯔꯤꯕꯁꯤꯡꯁꯦ ꯀꯛꯊꯠꯇꯅ ꯐꯖꯅ ꯃꯐꯝ ꯆꯥꯅ ꯊꯝꯕ ꯑꯃꯗꯤ ꯑꯩꯈꯣꯏꯅ ꯑꯏꯪ ꯑꯁꯥꯁꯤꯡ ꯑꯁꯦ ꯍꯌꯦꯡ ꯀꯥꯔꯕꯣꯟ ꯗꯥꯏ ꯑꯣꯛꯁꯥꯏꯠ ꯄꯨꯊꯣꯛꯅꯕ ꯑꯩꯈꯣꯏꯅ ꯁꯤꯖꯤꯟꯅꯕ ꯍꯣꯝ ꯑꯦꯄ꯭ꯂꯥꯏꯌꯦꯟꯁ ꯑꯃꯗꯤ ꯗꯦꯂꯤ ꯗꯦ ꯇꯨ ꯗꯦ ꯂꯥꯏꯐꯇ ꯑꯩꯈꯣꯏꯅ ꯁꯤꯖꯤꯟꯅꯔꯤꯕ ꯑꯏꯪ ꯑꯁꯥ ꯍꯦꯟꯒꯠꯍꯟꯕ ꯌꯥꯕꯒꯤ ꯆꯥꯡꯁꯤꯡ ꯑꯁꯤꯒꯤ ꯄꯣꯠ ꯆꯩꯁꯤꯡꯁꯦ ꯍꯟꯊꯍꯟꯕ ꯍꯥꯏꯕꯗꯤ ꯑꯩꯈꯣꯏꯅ ꯑꯣꯐꯤꯁ ꯆꯠꯄ ꯃꯇꯝꯗ ꯑꯩ ꯏꯁꯥ ꯏꯊꯟꯇꯅ ꯀꯥꯔ ꯑꯃꯗ ꯕꯥꯏꯛ ꯑꯃꯗ ꯇꯣꯡꯉꯒ ꯆꯠꯄꯒꯤ ꯃꯍꯨꯠꯇ ꯍꯥꯏꯗꯤ ꯄꯕ꯭ꯂꯤꯛ ꯀꯩꯅꯣ ꯄꯕ꯭ꯂꯤꯛ ꯇ꯭ꯔꯥꯟꯄꯣꯔꯇꯦꯠ ꯁꯤꯁꯇꯦꯝꯁꯤꯡ ꯂꯩꯔꯤꯕ ꯕꯁ ꯑꯃꯗꯤ ꯂꯩꯔꯤꯕ ꯑꯣꯇꯣ ꯃꯦꯖꯤꯛ ꯍꯥꯏꯗꯤ ꯑꯦꯅꯤ ꯇ꯭ꯔꯥꯟꯄꯣꯔꯠ ꯁꯤꯁꯇꯦꯝ ꯄꯕ꯭ꯂꯤꯛꯀꯤ ꯑꯣꯏꯕ ꯁꯤꯗ ꯑꯩꯈꯣꯏꯅ ꯆꯠꯄ ꯇꯥꯔꯒꯗꯤ ꯃꯌꯥꯝꯗꯨꯒꯤ ꯍꯥꯏꯗꯤ ꯒꯥꯔꯤ ꯑꯃꯗꯩ ꯄꯨꯊꯣꯔꯛꯏꯕ ꯒꯥꯔꯤ ꯃꯈꯟ ꯃꯈꯟ ꯀꯌꯥ ꯑꯃꯅ ꯏꯟꯗꯤꯚꯤꯖꯨꯋꯦꯜ ꯒꯥꯔꯤ ꯑꯃꯃꯝꯅ ꯄꯨꯊꯣꯔꯛꯏꯕ ꯀꯥꯔꯕꯣꯟ ꯗꯥꯏ ꯑꯣꯛꯁꯥꯏꯠ ꯁꯤꯡ ꯑꯗꯣ ꯆꯥꯡ ꯑꯗꯣ ꯍꯟꯊꯕ ꯇꯥꯔꯒꯗꯤ ꯒꯥꯔꯤ ꯑꯃꯗ ꯑꯩꯈꯣꯏꯅ ꯄꯨꯂꯞ ꯆꯠꯄ ꯇꯥꯔꯒꯗꯤ ꯃꯗꯨꯅꯁꯨ ꯃꯇꯦꯡ ꯄꯥꯡꯒꯅꯤ ꯑꯩꯈꯣꯏꯅ ꯑꯗꯨꯅ ꯑꯩꯈꯣꯏꯅ ꯋꯥꯈꯟ ꯌꯥꯝ ꯃꯨꯟꯅ ꯈꯟꯊꯔꯒ ꯏꯗꯨꯀꯦꯁꯟ ꯁꯤꯁꯇꯦꯝ ꯑꯁꯤꯗꯁꯨ ꯎ ꯋꯥꯒꯤ ꯃꯍꯧꯁꯥꯒꯤ ꯃꯇꯥꯡꯗ ꯑꯩꯈꯣꯏꯅ ꯂꯩꯔꯤꯕ ꯏꯟꯈꯠꯂꯛꯏꯕ ꯍꯧꯒꯠꯂꯛꯏꯕ ꯅ꯭ꯌꯨ ꯖꯦꯅꯔꯦꯁꯟ ꯁꯤꯡ ꯑꯁꯤꯗ ꯃꯈꯣꯏꯒꯤ ꯋꯥꯈꯟꯗ ꯎ ꯋꯥ ꯊꯥꯅꯤꯡꯕ ꯅꯦꯆꯔꯕꯨ ꯅꯨꯡꯁꯤꯍꯟꯕ ꯄꯣꯛꯍꯟꯒꯗꯕꯅꯤ ꯑꯩꯈꯣꯏꯅ ꯃꯁꯤꯒꯤ ꯗꯃꯛꯇ ꯏꯍꯨꯜ ꯐꯥꯎꯅꯕꯒꯤꯗꯃꯛꯇ ꯃꯁꯤ ꯂꯥꯏꯔꯤꯛ ꯐꯖꯅ ꯇꯥꯛꯄꯤꯕ ꯇꯝꯕꯤꯕ ꯆꯪꯉꯤ ꯑꯦꯋꯥꯔꯅꯦꯁ ꯄꯤꯕ ꯆꯪꯉꯤ ꯃꯃꯥ ꯃꯄꯥ ꯑꯣꯏꯕꯁꯤꯡ ꯑꯃꯗꯤ ꯂꯩꯀꯥꯏꯁꯤꯡ ꯑꯃꯗꯤ ꯀꯂ꯭ꯕ ꯑꯣꯔꯒꯅꯥꯏꯖꯦꯁꯟ ꯏꯌꯨ ꯑꯦꯟ ꯑꯦꯟ ꯖꯤ ꯑꯣꯁꯤꯡꯅ ꯐꯖꯅ ꯌꯦꯡꯁꯤꯟꯕꯤꯕ ꯑꯃ ꯆꯪꯉꯤ ꯃꯁꯤ ꯑꯩꯈꯣꯏ ꯄꯨꯝꯅꯃꯛ ꯒ꯭ꯌꯥꯟ ꯇꯥꯃꯤꯟꯅꯗ꯭ꯔꯒꯗꯤ ꯅꯣꯡꯃꯗꯤ ꯑꯩꯈꯣꯏ ꯃꯤꯑꯣꯏꯕ ꯖꯥꯇꯤ ꯍꯥꯏꯕꯁꯦ ꯁꯤꯒꯤ ꯁꯪꯁꯥꯔ ꯑꯁꯤꯗꯒꯤ ꯃꯥꯡꯈꯤꯕꯁꯨ ꯌꯥꯏ ꯃꯁꯤꯅ ꯃꯔꯝ ꯑꯣꯏꯔꯒ ꯑꯩꯈꯣꯏ ꯑꯩꯈꯣꯏ ꯃꯇꯝ ꯂꯩꯔꯤ ꯍꯧꯖꯤꯛꯁꯨ ꯀꯜꯍꯧꯕ ꯅꯪꯉꯤ ꯃꯗꯨꯅ ꯑꯩꯈꯣꯏ ꯀꯟꯅꯕ ꯍꯣꯠꯅꯁꯤ ꯑꯩꯈꯣꯏ ꯃꯌꯥꯝ ꯄꯨꯝꯅꯃꯛ ꯑꯁꯤ ꯈꯔ ꯍꯥꯏꯅꯤꯡꯉꯤ